ꯈꯨꯡꯒꯪꯒꯤ ꯄꯥꯎꯁꯤꯡ ꯑꯁꯤ ꯁꯍꯔꯒꯤ ꯄꯥꯎꯆꯦꯁꯤꯡꯗ ꯎꯠꯂꯤ ꯑꯗꯨꯕꯨ ꯌꯥꯝꯅ ꯃꯔꯤꯛ ꯆꯨꯝꯅ ꯎꯠꯄꯃꯛꯇꯤ ꯑꯣꯏꯗꯦ

ꯑꯗꯨꯒ ꯃꯆꯪ ꯇꯥꯕ ꯃꯤꯑꯣꯏ ꯀꯌꯥꯃꯔꯨꯝ ꯑꯃ ꯂꯩ ꯃꯈꯣꯏꯅ ꯃꯔꯝ ꯆꯥꯅ ꯁꯨꯔꯤ ꯅꯣꯝꯃꯤꯕꯁꯤꯡ ꯑꯁꯤ ꯃꯦꯗꯤꯌꯥꯗ ꯎꯠꯄꯒꯤ ꯆꯥꯡ ꯌꯥꯝꯅ ꯋꯥꯠꯂꯤ ꯑꯗꯨꯕꯨ ꯁꯍꯔꯗ ꯀꯅꯥꯒꯨꯝꯕ ꯑꯃꯅ ꯕꯤꯖꯤꯅꯦꯁ ꯑꯃ ꯍꯧꯗꯣꯛꯄ ꯇꯥꯔꯒꯗꯤ ꯃꯗꯨ ꯄꯣꯄꯨꯂꯥꯔ ꯑꯣꯏꯅ ꯃꯌꯥꯝꯅ ꯈꯪꯕꯒꯤ ꯆꯥꯡ ꯌꯥꯝ ꯍꯦꯜꯂꯤ ꯃꯔꯝꯗꯤ ꯃꯦꯗꯤꯌꯥꯁꯤꯡꯗꯨ ꯃꯔꯝ ꯆꯥꯅ ꯎꯠꯄꯒꯤꯅꯤ